ꯎꯝ ꯍꯜꯂꯣ ꯎꯝ ꯁꯤ ꯑꯩꯈꯣꯏ ꯃꯅꯤꯄꯨꯔꯗꯒꯤ ꯑꯣꯏꯔꯕ꯭ꯔꯥ ꯑꯣ ꯑꯩꯅ ꯑꯁꯥꯝꯗ ꯃꯅꯤꯄꯨꯔꯤ ꯑꯥ ꯀꯁꯥꯔꯗꯒꯤ ꯃꯅꯤꯄꯨꯔꯗ ꯆꯍꯥꯎ ꯃꯅꯤꯄꯨꯔꯗ ꯎꯝ ꯐꯪꯕ ꯆꯍꯥꯎꯁꯤ ꯑꯩꯈꯣꯏ ꯁꯣꯝꯒꯤ ꯑꯁꯥꯝꯒꯤ ꯀꯁꯥꯔꯗ ꯌꯥꯝ ꯄꯥꯝꯕ ꯑꯈꯣꯏꯅ ꯎꯝ ꯌꯥꯔꯒꯗꯤ ꯑꯩꯈꯣꯏꯁꯨ ꯎꯝ ꯆꯍꯥꯎꯁꯤ ꯈꯔ ꯂꯩꯒꯦ ꯐꯧ ꯑꯣꯏꯅꯁꯨ ꯈꯔ ꯑꯗꯒꯤ ꯊꯥꯕ ꯌꯥꯅꯉꯥꯏ ꯑꯗꯒꯤ ꯆꯦꯡ ꯑꯣꯏꯅ ꯈꯔ ꯑꯗꯨꯒ ꯆꯍꯥꯎꯒꯤ ꯑꯣꯏꯕ ꯄꯣꯠꯊꯣꯛ ꯀꯔꯤ ꯀꯔꯤ ꯑꯆꯥ ꯑꯊꯛ ꯀꯔꯤ ꯀꯔꯤ ꯕꯦꯔꯥꯏꯇꯤ ꯃꯅꯤꯄꯨꯔꯗ ꯐꯪꯕꯒꯤ ꯑꯗꯨꯁꯨ ꯑꯩꯈꯣꯏ ꯑꯈꯣꯏꯁꯨ ꯗꯨꯀꯥꯟ ꯑꯃ ꯇꯦꯛ ꯇꯦꯛ ꯇꯧꯖꯔꯤ ꯃꯁꯤꯗ ꯍꯥꯞꯀꯦꯅ ꯈꯟꯖꯕ ꯑꯗ ꯎꯝ ꯑꯍꯥꯟꯕꯗ ꯆꯍꯥꯎꯒꯤ ꯐꯧ ꯑꯣꯏꯅꯗꯤ ꯂꯩꯒꯗ꯭ꯔꯥ

ꯎꯝ

ꯎꯝ ꯑꯩꯈꯣꯏ ꯅꯍꯥꯟ ꯌꯨꯇ꯭ꯌꯨꯕꯇ ꯆꯍꯥꯎꯒꯤ ꯀꯦꯛꯁꯨ ꯑꯩ ꯎꯒꯨꯝ ꯇꯧꯒꯤꯋꯦꯕ ꯑꯗꯨ ꯑꯁꯦꯡꯕ ꯂꯩꯕ꯭ꯔꯥ

ꯍꯧꯖꯤꯛꯀꯤ ꯀꯦꯛꯇꯨꯃ ꯑꯩꯈꯣꯏ ꯁꯤꯗ ꯌꯥꯝ ꯍꯥꯏꯅꯔꯦ ꯀꯦꯛꯇꯨꯃ ꯑꯩꯈꯣꯏ ꯄꯥꯝꯖꯔꯦ ꯑꯗꯒꯤ ꯑꯇꯣꯞꯄ ꯆꯍꯥꯎꯒꯤ ꯑꯣꯏꯕ ꯑꯇꯣꯞꯄ ꯆꯥꯅꯕ ꯃꯈꯩꯁꯨ ꯑꯩꯈꯣꯏ ꯄꯥꯝꯖꯔꯦ ꯑꯗꯨꯒ ꯆꯦꯡ ꯑꯣꯏꯅꯁꯨ ꯈꯔ ꯄꯥꯝꯃꯦ ꯑꯗꯨꯒ ꯐꯧ ꯑꯣꯏꯅꯁꯨ ꯈꯔ ꯄꯥꯝꯃꯦ ꯃꯁꯤ ꯑꯩꯈꯣꯏꯒꯤ ꯎꯝ ꯑꯩ ꯎꯝ ꯎꯝ ꯑꯩ ꯑꯁꯥꯝ ꯀꯁꯥꯔꯗꯒꯤꯅꯤ ꯑꯩꯁꯤ ꯑꯩꯈꯣꯏꯒꯤ ꯑꯩꯈꯣꯏꯅ ꯄꯥꯝꯕꯤꯔꯤꯕ ꯄꯣꯠꯁꯤꯡ ꯑꯁꯤ ꯁꯨꯡꯁꯣꯏ ꯁꯣꯏꯗꯅ ꯐꯪꯒꯅꯤ ꯍꯥꯏꯕ ꯈꯪꯂꯒꯗꯤ ꯑꯩ ꯏꯁꯥꯃꯛ ꯑꯩ ꯐ꯭ꯂꯥꯏꯠ ꯇꯣꯡꯉꯒ ꯑꯩ ꯂꯥꯛꯆꯒꯦꯅ ꯑꯩ ꯈꯟꯖꯕ ꯌꯥꯝ ꯐꯔꯦ ꯌꯥꯝ ꯐꯔꯦ ꯌꯥꯝ ꯐꯔꯦ ꯑꯗꯨꯗꯤ ꯎꯝ ꯑꯩ ꯊꯝꯖꯔꯒꯦ